ꯑꯥ ꯃꯥꯅꯦ

ꯑꯣ ꯁꯥꯠꯇ꯭ꯔꯁꯤꯡꯅ ꯑꯩꯅ ꯍꯥꯏꯕ ꯃꯇꯝꯗꯁꯨ ꯂꯧꯗ꯭ꯔꯦ ꯑꯅꯧꯕ ꯑꯣꯖꯥꯅꯦ ꯍꯥꯏꯕꯒꯤ ꯎꯁꯤꯠꯇꯕ ꯊꯑꯣꯏꯗꯕ ꯌꯥꯝ ꯇꯧꯋꯤ ꯑꯗꯨꯅ ꯑꯩꯅ ꯍꯥꯏꯕ ꯈꯣꯠꯄꯗ ꯂꯧꯗꯕꯒꯤꯅꯦ ꯑꯩ ꯐꯨꯅꯤꯡꯉꯒꯁꯨ ꯍꯥꯏꯗꯤ ꯍꯥꯏꯗꯤ ꯏꯗꯨꯀꯦꯁꯟ ꯑꯦꯁꯇ ꯁꯥꯠꯇ꯭ꯔ ꯐꯨꯕ ꯌꯥꯗꯕꯅꯤꯅ ꯑꯩ ꯐꯨꯗꯕꯒꯤꯅꯤ

ꯍꯣꯏ ꯌꯥꯅꯤ ꯍꯣꯏ ꯔꯣꯜ ꯅꯝꯕꯔ ꯐꯣꯟ ꯅꯝꯕꯔ ꯃꯃꯤꯡ ꯃꯊꯥ ꯂꯣꯏꯅ ꯏꯈꯠꯂꯒ ꯃꯦꯗꯥꯝꯗ ꯄꯤꯖꯔꯛꯀꯦ ꯑꯣ ꯁꯥꯠꯇ꯭ꯔꯁꯤꯡꯅ ꯏꯁꯀꯥꯔꯁꯟ ꯆꯠꯄꯁꯦ ꯍꯥꯏꯗꯤ ꯄꯩꯈꯥ ꯃꯅꯨꯡ ꯇꯥꯕꯅꯤꯅ ꯄꯩꯈꯥ ꯃꯅꯨꯡ ꯅꯠꯇꯕꯗ ꯑꯣꯏꯅ ꯆꯠꯅꯉꯥꯏꯒꯤ ꯍꯥꯏꯐꯦꯠ ꯍꯥꯏꯔꯛꯑꯦ ꯄꯨꯂꯞ ꯑꯣꯏꯅ ꯄꯩꯈꯥ ꯃꯌꯥ ꯅꯠꯇꯕꯗ ꯈꯔ ꯂꯥꯞꯄꯤꯉꯩꯗ ꯄꯨꯂꯞ ꯑꯣꯏꯅ ꯑꯗꯨ ꯍꯔꯥꯎꯅ ꯄꯩꯈꯥꯒꯤ ꯇꯦꯟꯁꯟ ꯂꯩꯇ꯭ꯔꯤꯉꯥꯏꯗ ꯆꯠꯅꯉꯥꯏꯒꯤꯗꯃꯛꯇ ꯍꯥꯏꯔꯛꯑꯦ ꯎꯝ ꯍꯣꯏ ꯑꯗꯨꯃꯥꯏꯅ ꯑꯦꯛꯖꯥꯝ ꯂꯣꯏꯔ ꯃꯇꯨꯡꯗ ꯑꯣꯏꯔꯁꯨ ꯁꯨꯃꯥꯏꯅ ꯁꯤꯟꯅꯔꯁꯦ ꯑꯗꯨꯒ ꯃꯣꯏ ꯀꯩꯅꯣꯒꯤ ꯃꯇꯥꯡꯗ ꯑꯝꯇ ꯍꯥꯏꯖꯍꯧꯒꯦ ꯃꯦꯗꯥꯝꯗ ꯍꯥꯏꯗꯤ ꯋꯥꯏꯠ ꯕꯣꯔꯠ ꯑꯣꯏꯅ ꯁꯤꯟꯕ ꯌꯥꯕꯤꯗꯣꯏꯔꯥ ꯆꯣꯛꯅ ꯍꯧꯖꯤꯛ ꯏꯕꯁꯤꯗ ꯍꯥꯏꯗꯤ ꯑꯩꯈꯣꯏ ꯏꯁꯥ ꯑꯅꯥꯕ ꯂꯩꯕ ꯑꯖꯃꯥ ꯂꯩꯕ ꯀꯥꯡꯒꯨꯗꯗꯤ ꯍꯥꯏꯗꯤ ꯃꯣꯏꯒꯤ ꯃꯐꯣꯟꯗꯨꯅ ꯑꯩꯈꯣꯏꯗ ꯌꯥꯝꯅ ꯄ꯭ꯔꯣꯕ꯭ꯂꯦꯝ ꯑꯣꯏꯔꯃꯤꯅ ꯀꯩꯅꯣ ꯑꯣꯏꯅ ꯋꯥꯏꯠ ꯕꯣꯔꯠ ꯋꯥꯏꯠ ꯕꯣꯔꯠꯇ ꯇꯧꯔꯒ ꯃꯥꯔꯀꯔꯅ ꯀꯩꯅ ꯇꯧꯔ ꯁꯤꯟꯕ ꯌꯥꯗꯣꯏꯔꯥ ꯍꯥꯏꯕ